ꯏꯁꯤꯡꯒꯤ ꯑꯋꯥꯠꯄ ꯍꯥꯏꯕꯁꯤ ꯑꯩꯈꯣꯏ ꯋꯤꯟꯇꯔ ꯃꯇꯝꯗ ꯑꯅꯝꯕꯅ ꯊꯦꯡꯅꯩ ꯍꯥꯏꯕꯗꯤ ꯇꯣꯇꯤꯁꯦ ꯍꯞꯇꯥ ꯑꯃꯗ ꯑꯃꯨꯛꯇꯪ ꯇꯥꯕꯒꯨꯝꯕ ꯑꯣꯔ ꯍꯞꯇꯥ ꯑꯅꯤ ꯈꯨꯗꯤꯡꯒꯤ ꯑꯃꯔꯛ ꯇꯥꯕꯒꯨꯝꯕ ꯑꯗꯨꯃꯥꯏꯅ ꯑꯣꯏ ꯇꯧꯕꯅꯤꯅ ꯏꯁꯤꯡꯒꯤ ꯑꯋꯥꯠꯄ ꯍꯥꯏꯕꯁꯤ ꯌꯥꯝ ꯂꯩ ꯑꯗꯨꯕꯨ ꯑꯩꯈꯣꯏ ꯏꯝꯐꯥꯜ ꯑꯦꯔꯤꯌꯥꯒꯤ ꯑꯣꯏꯅꯗꯤ ꯏꯁꯤꯡ ꯋꯥꯠꯆꯩ ꯍꯥꯏꯔꯒꯁꯨ ꯑꯩꯈꯣꯏ ꯀꯣꯜ ꯑꯃ ꯇꯧꯕ ꯃꯇꯝꯗ ꯑꯩꯈꯣꯏ ꯂꯨꯄꯥ ꯂꯤꯁꯤꯡ ꯂꯨꯄꯥ ꯂꯤꯁꯤꯡ ꯑꯃ ꯑꯅꯤ ꯅꯠꯇ꯭ꯔꯒ ꯆꯥꯝꯃꯉꯥ ꯆꯥꯇ꯭ꯔꯨꯛ ꯄꯤꯔꯒ ꯏꯁꯤꯡ ꯀꯧꯕ ꯑꯗꯨꯝ ꯂꯥꯏ ꯑꯗꯨꯕꯨ ꯑꯇꯣꯞꯄ ꯖꯤꯂꯥꯒꯤ ꯑꯣꯏꯅ ꯑꯣꯔ ꯑꯇꯣꯞꯄ ꯖꯒꯥꯒꯤ ꯑꯣꯏꯅ ꯃꯅꯤꯄꯨꯔꯒꯤꯗꯗꯤ ꯑꯩ ꯍꯥꯏꯕꯗꯤ ꯉꯝꯗꯦ ꯃꯣꯏꯗꯁꯨ ꯌꯥꯝꯅ ꯋꯥꯏꯌꯦꯅ ꯇꯥꯏ ꯑꯗꯨꯒ ꯀꯩꯅꯣꯁꯨ ꯏꯁꯤꯡ ꯍꯦꯟꯅ ꯂꯩꯇꯕ ꯈꯣꯠꯇꯕꯒꯤ ꯃꯇꯨꯡꯏꯟꯅ ꯃꯣꯏꯁꯨ ꯀꯧꯕ ꯉꯝꯗꯕ ꯄꯩꯁꯥꯁꯨ ꯍꯦꯟꯅ ꯄꯥꯏꯖꯗꯕ ꯑꯣꯔ ꯖꯒꯥꯗꯨꯒꯤ ꯃꯇꯨꯡꯏꯟꯅ ꯏꯁꯤꯡꯗꯨ ꯀꯧꯕ ꯌꯥꯗꯕ ꯈꯣꯠꯇꯕꯒꯤꯁꯨ ꯍꯦꯟꯅ ꯋꯥꯕ ꯍꯥꯏꯅ ꯇꯥꯏꯀꯣ ꯑꯗꯨꯒ ꯑꯩꯈꯣꯏꯒꯤ ꯏꯝꯐꯥꯜꯒꯤ ꯑꯣꯏꯅꯗꯤ ꯏꯁꯤꯡꯁꯦ ꯍꯣꯏ ꯋꯥꯕꯗꯤ ꯋꯥꯏ ꯃꯤ ꯃꯌꯥꯝ ꯌꯥꯝꯕꯅꯤꯅ ꯁꯤꯖꯤꯟꯅꯕꯁꯨ ꯌꯥꯝ ꯌꯥꯝꯕꯅꯤꯅ ꯑꯗꯨꯕꯨ ꯑꯩꯈꯣꯏꯅ ꯌꯥꯝꯅ ꯋꯥꯔꯒꯁꯨ ꯂꯨꯄꯥ ꯆꯥꯝꯃꯉꯥ ꯇꯤꯡꯊꯣꯛꯑꯒ ꯂꯨꯄꯥ ꯂꯤꯁꯤꯡ ꯑꯃ ꯇꯤꯡꯊꯣꯛꯑꯒ ꯌꯥꯝ ꯂꯥꯏꯅ ꯏꯁꯤꯡ ꯀꯧꯕꯗꯤ ꯌꯥꯏ ꯁꯤꯒꯤ ꯏꯁꯤꯡ ꯑꯋꯥꯕꯁꯤ ꯑꯩꯈꯣꯏꯅ ꯀꯩꯅꯣ ꯄꯥꯠ ꯃꯌꯥꯝ ꯑꯃ ꯐꯨꯝꯖꯤꯟꯈꯤꯕ ꯈꯣꯠꯆꯤꯟꯈꯤꯕ ꯃꯌꯥꯝꯒꯤ ꯃꯇꯨꯡꯏꯟꯅ ꯇꯧꯔꯛꯄ꯭ꯔꯥꯅ ꯈꯜꯂꯤ ꯑꯩ ꯋꯥꯈꯜꯗꯗꯤ ꯑꯗꯨꯒ ꯁꯤꯒꯤ ꯄꯣꯠꯁꯦ ꯑꯩꯈꯣꯏꯒꯤ ꯏꯁꯤꯡꯒꯤ ꯑꯋꯥꯕꯁꯦ ꯀꯃꯥꯏꯅ ꯍꯟꯊꯍꯟꯒꯦ ꯍꯥꯏꯔꯒꯗꯤ ꯑꯩꯈꯣꯏ ꯂꯥꯏꯔꯤꯛ ꯂꯥꯏꯁꯨꯗ ꯑꯗꯨꯁꯨ ꯌꯥꯝꯅ ꯇꯝꯕ ꯔꯦꯟ ꯋꯥꯇꯔ ꯍꯥꯔꯚꯦꯁꯇꯤꯡ ꯍꯥꯏꯕꯁꯦ ꯌꯥꯝꯅ ꯇꯧꯍꯟꯅꯤꯡꯉꯤ ꯌꯨꯝ ꯈꯨꯗꯤꯡꯒꯤ ꯇꯦꯡꯀꯤ ꯑꯆꯧ ꯑꯆꯧꯕ ꯃꯣꯏ ꯃꯈꯥꯗ ꯃꯅꯨꯡꯗ ꯍꯥꯞꯍꯟꯅꯤꯡꯉꯤ ꯑꯩꯈꯣꯏ ꯅꯣꯡ ꯆꯨꯕ ꯃꯇꯝꯗ ꯑꯩꯈꯣꯏꯒꯤ ꯔꯦꯟ ꯋꯥꯇꯔ ꯍꯥꯔꯚꯦꯁꯇꯤꯡꯗꯣ ꯇꯧꯔꯒ ꯑꯩꯈꯣꯏꯅ ꯑꯩꯈꯣꯏꯒꯤ ꯖꯤꯡꯒꯗ ꯇꯥꯔꯛꯄ ꯑꯣꯔ ꯔꯨꯐꯇ ꯇꯥꯔꯛꯄ ꯏꯁꯤꯡ ꯃꯌꯥꯝꯗꯣ ꯀꯂꯦꯛ ꯇꯧꯕ ꯇꯧꯕꯝ ꯑꯃ ꯊꯝꯕꯤꯔꯒꯗꯤ ꯈꯣꯠꯄꯤꯔꯒꯗꯤ ꯑꯩꯈꯣꯏꯅ ꯏꯃꯨꯡ ꯑꯃꯅ ꯁꯤꯖꯤꯟꯅꯔꯤꯕ ꯏꯁꯤꯡ ꯑꯗꯨ ꯍꯦꯟꯅ ꯁꯤꯖꯤꯟꯅꯔꯤꯕꯗꯨ ꯑꯩꯈꯣꯏ ꯍꯦꯟꯅ ꯍꯟꯗꯒꯗ꯭ꯔꯥꯅ ꯈꯜꯂꯤ ꯑꯋꯥꯕꯁꯦ ꯁꯤꯒꯤꯁꯤꯅ ꯈꯤꯇꯪ ꯑꯋꯥꯕꯗꯨ ꯋꯥꯍꯜꯂꯣꯏꯗ꯭ꯔꯥꯅ ꯈꯜꯂꯤ ꯑꯩꯒꯤ ꯃꯣꯠꯇꯗꯤ